ꯍꯜꯂꯣ ꯃꯥꯅꯦ ꯃꯥꯅꯦ ꯀꯔꯤ ꯍꯥꯏꯒꯗꯕ ꯀꯔꯝ ꯀꯔꯝꯕ ꯑꯥꯏꯇꯦꯝꯁꯤꯡꯅꯣ ꯑꯗꯣꯝꯅ ꯄꯥꯝꯕꯤꯔꯤꯁꯦ ꯑꯣ ꯑꯗꯣꯝꯅ ꯍꯥꯏꯔꯤꯕ ꯑꯗꯨꯗꯤ ꯏꯁꯇꯤꯜ ꯈꯨꯖꯥꯏꯒꯨꯝꯕ ꯄꯨꯈꯝ ꯑꯄꯥꯛꯄꯒꯨꯝꯕꯗꯨꯗꯤ ꯑꯩꯒꯤ ꯏꯐꯝꯗꯁꯨ ꯂꯣꯏꯅꯃꯛ ꯂꯩ ꯑꯗꯣ ꯀꯌꯥꯃꯨꯛꯀꯗꯤ ꯂꯧꯕꯤꯒꯗꯧ ꯑꯣꯏꯕꯤꯔꯕꯅꯣ ꯑꯗꯨꯒꯤ ꯑꯀꯨꯞꯄ ꯃꯔꯣꯟꯗꯨꯗꯤ ꯅꯣꯏꯅ ꯁꯤꯒꯤ ꯃꯔꯨꯞꯀꯤꯅꯦ ꯍꯥꯏꯔꯕꯅꯤꯅ ꯊꯥ ꯈꯨꯗꯤꯡꯒꯤꯗꯤ ꯁꯣꯏꯗꯅꯃꯛꯀꯤꯗꯤ ꯂꯧꯕꯤꯕ ꯇꯥꯕꯅꯤꯅꯦ ꯊꯥ ꯈꯨꯗꯤꯡꯒꯤ ꯑꯃꯥꯏꯅ ꯂꯧꯗꯧꯕ ꯑꯣꯏꯇꯥꯔꯗꯤ ꯍꯧꯖꯤꯛ ꯑꯩꯈꯣꯏꯅ ꯄꯤꯔꯤꯕ ꯆꯥꯡꯁꯤꯗꯒꯤ ꯈꯔꯗꯤ ꯑꯗꯨꯝ ꯑꯩꯈꯣꯏꯅ ꯗꯤꯁꯀꯥꯎꯟꯁꯦ ꯂꯥꯛꯑꯅꯤ ꯍꯥꯏꯕꯗꯤ ꯄꯨꯈꯝ ꯑꯃꯗ ꯑꯩꯈꯣꯏꯅ ꯆꯥꯡꯆꯠꯇ ꯑꯩꯈꯣꯏꯅ ꯄꯩꯁꯥ ꯑꯣꯏꯅ ꯌꯣꯟꯕꯁꯦ ꯂꯨꯄꯥ ꯁꯕꯦꯟꯇꯤ ꯐꯥꯏꯚ ꯅꯠꯇ꯭ꯔ ꯑꯩꯠꯇꯤ ꯐꯥꯎꯗꯤ ꯑꯩꯈꯣꯏꯅ ꯌꯣꯜꯂꯦ ꯑꯗꯣ ꯀꯔꯤꯒꯨꯝꯕ ꯊꯥ ꯈꯨꯗꯤꯡꯒꯤ ꯑꯣꯏꯅ ꯁꯤꯒꯤ ꯃꯔꯨꯞꯀꯤ ꯑꯣꯏꯅ ꯂꯧꯕꯤꯒꯗꯧꯕ ꯑꯣꯏꯕꯅꯤꯅ ꯑꯩꯈꯣꯏꯒꯤ ꯗꯤꯁꯀꯥꯎꯟꯁꯦ ꯁꯕꯦꯟꯇꯤ ꯐꯥꯎꯕꯗꯤ ꯑꯃꯥꯏꯅꯗꯤ ꯑꯩꯅ ꯄꯤꯒꯦ ꯍꯥꯏꯅ ꯈꯜꯂꯤ ꯁꯤꯁꯦ ꯌꯥꯝꯃꯜꯂꯒꯁꯨ ꯑꯗꯨꯝ ꯆꯥꯡꯅꯥꯏꯅ ꯑꯗꯨꯝ ꯀꯩꯅꯣ ꯑꯗꯨꯝ ꯇꯥꯊꯣꯛ ꯇꯥꯁꯤꯟ ꯑꯗꯨꯝ ꯌꯥꯒꯅꯤ ꯄꯨꯈꯝꯒ ꯈꯨꯖꯥꯏꯒꯗꯤ ꯃꯃꯟꯁꯦ ꯌꯥꯝꯅꯗꯤ ꯈꯦꯠꯅꯗꯦ ꯍꯥꯏꯗꯤ ꯂꯨꯄꯥ ꯇꯔꯥ ꯂꯨꯄꯥ ꯇꯔꯥꯃꯉꯥ ꯑꯃꯥꯏꯅ ꯈꯦꯠꯅꯔꯛꯀꯗ꯭ꯔꯥ ꯑꯃꯥꯏꯅꯗꯤ ꯈꯦꯠꯅꯔꯛꯀꯅꯤ ꯌꯥꯝꯅꯗꯤ ꯈꯦꯠꯅꯕꯗꯤ ꯑꯩꯈꯣꯏꯅꯁꯨ ꯌꯥꯝꯅ ꯑꯩꯈꯣꯏꯒꯤꯁꯨ ꯄ꯭ꯔꯣꯐꯤꯠ ꯈꯤꯇꯪ ꯂꯩꯍꯧꯗ꯭ꯔꯒꯗꯤ ꯂꯨꯄꯥ ꯄꯣꯠ ꯑꯃ ꯌꯣꯟꯕꯗ ꯂꯨꯄꯥ ꯃꯉꯥꯃ ꯑꯩꯈꯣꯏꯁꯨ ꯑꯃꯥꯏꯅ ꯅꯞꯐꯧꯗ꯭ꯔꯒꯗꯤ ꯌꯥꯗꯝꯅꯤꯅ ꯂꯨꯄꯥ ꯇꯔꯥꯃꯨꯛꯇꯤ ꯑꯃꯥꯏꯅ ꯈꯦꯠꯅꯔꯛꯀꯅꯤ ꯁꯤꯜꯚꯔꯒ ꯏꯁꯇꯤꯜꯒꯁꯦ ꯍꯧꯖꯤꯛꯁꯦ ꯁꯤꯜꯚꯔꯁꯦ ꯍꯧꯖꯤꯛꯁꯦ ꯃꯤꯅꯁꯨ ꯀꯌꯥ ꯊꯣꯏꯅ ꯄꯥꯝꯅꯗꯦ ꯑꯗꯨ ꯑꯩꯈꯣꯏꯗꯕꯨꯗꯤ ꯂꯩꯕꯨꯗꯤ ꯂꯩ ꯑꯗꯨ ꯃꯌꯥꯝꯅ ꯀꯃꯟ ꯑꯣꯏꯅ ꯄꯥꯝꯅꯕꯁꯤꯗꯤ ꯀꯩꯒꯨꯝꯕ ꯑꯃ ꯃꯤ ꯃꯤ ꯂꯥꯛꯄꯀꯥꯟꯗ ꯏꯁꯇꯤꯜꯁꯤꯅ ꯈꯔꯗꯤ ꯃꯌꯥꯝ ꯑꯗꯨꯝ ꯂꯧꯕꯒꯤ ꯗꯤꯃꯥꯟ ꯑꯗꯨꯝ ꯂꯩ ꯑꯗꯣ ꯑꯗꯣꯝꯅ ꯁꯤꯜꯚꯔꯁꯨ ꯄꯥꯝꯃꯦ ꯍꯥꯏꯇꯥꯔꯁꯨ ꯁꯤꯜꯚꯔꯗꯤ ꯍꯣꯡꯉꯦ ꯍꯥꯏꯗꯤ ꯑꯩꯈꯣꯏꯗꯁꯨ ꯌꯥꯝꯅꯁꯨ ꯄꯣꯠꯁꯦ ꯃꯌꯥꯝꯁꯨ ꯂꯩ ꯑꯗꯨꯕꯨ ꯁꯤꯜꯚꯔꯗꯤ ꯀꯌꯥ ꯃꯤꯅꯁꯨ ꯀꯌꯥ ꯂꯩꯅꯗꯃꯤꯅ ꯌꯥꯝꯃꯕꯗ ꯆꯧꯔꯥꯛꯄꯗ ꯑꯗꯨꯗꯤ ꯄꯣꯠ ꯑꯃꯗ ꯁꯤꯒꯤ ꯐꯤꯐꯇꯤ ꯐꯥꯏꯚ ꯐꯥꯎꯗꯤ ꯑꯩ ꯑꯃꯥꯏꯅ ꯄꯤꯕꯗꯤ ꯉꯝꯒꯅꯤ ꯇꯧꯕꯤꯔꯛꯏꯁꯦ ꯀꯔꯤ ꯂꯝꯗꯒꯤꯅꯣ ꯀꯛꯆꯤꯡꯗꯒꯤ ꯑꯩꯈꯣꯏꯒꯤ ꯗꯨꯀꯥꯟꯁꯤꯅ ꯁꯤꯒꯤ ꯄꯧꯅꯥ ꯕꯖꯥꯔꯗꯅꯦꯕꯀꯣ ꯑꯗꯣ ꯄꯧꯅꯥ ꯕꯖꯥꯔꯗꯩꯅ ꯁꯤꯒꯤ ꯀꯛꯆꯤꯡ ꯐꯥꯎꯕꯁꯦ ꯑꯩꯈꯣꯏꯁꯤꯗ ꯑꯌꯥꯝꯕꯗꯤ ꯂꯝꯒꯤ ꯃꯇꯨꯡꯏꯟꯅ ꯑꯩꯈꯣꯏꯗꯤ ꯗꯦꯂꯤꯕꯔꯤꯗꯤ ꯈꯔ ꯇꯧꯋꯦꯕ ꯑꯗꯣ ꯀꯛꯆꯤꯡꯕꯣꯛꯁꯤꯗ ꯑꯣꯏꯇꯥꯔꯒꯗꯤ ꯀꯛꯆꯤꯡꯕꯣꯛꯁꯦ ꯊꯥ ꯈꯨꯗꯤꯡꯒꯤ ꯗꯦꯂꯤꯕꯔꯤ ꯁꯨꯝ ꯇꯧꯕꯤꯔꯛꯑꯣ ꯍꯥꯏꯇꯥꯔꯒꯗꯤ ꯀꯛꯆꯤꯡ ꯐꯥꯎꯕꯒꯤ ꯃꯥꯏ ꯇ꯭ꯔꯥꯟꯁꯄꯣꯔꯠꯀꯤ ꯆꯥꯔꯖꯁꯦ ꯈꯤꯇꯪꯗꯤ ꯑꯩꯈꯣꯏꯅ ꯍꯥꯏꯔꯛꯀꯅꯤ ꯍꯥꯏꯗꯤ ꯈꯤꯇꯪ ꯂꯥꯞꯄꯅꯤꯅ ꯑꯩꯈꯣꯏꯁꯨ ꯁꯤꯒꯤ ꯒꯥꯔꯤ ꯇꯧꯔꯀꯥꯟꯗ ꯑꯩꯈꯣꯏꯒꯤ ꯗꯨꯀꯥꯟꯒꯤꯁꯨ ꯑꯉꯥꯡ ꯃꯆꯥꯁꯤꯡ ꯗꯦꯂꯤꯕꯔꯤ ꯃꯤ ꯂꯩꯕꯅꯤꯅ ꯃꯣꯏꯗ ꯁꯤꯅꯔꯀꯥꯟꯗ ꯃꯣꯏꯅ ꯑꯃꯥꯏꯅ ꯌꯨꯝꯗ ꯑꯃꯥꯏꯅ ꯄꯣꯠ ꯆꯩꯁꯦ ꯌꯧꯒꯗꯃꯦ ꯍꯥꯏꯗꯤ ꯄꯣꯠ ꯂꯨꯄꯥ ꯂꯨꯄꯥ ꯍꯨꯝꯐꯨ ꯄꯤꯕꯁꯦ ꯑꯩꯈꯣꯏꯅ ꯗꯦꯂꯤꯕꯔꯤ ꯇꯧꯔꯒꯗꯤ ꯂꯨꯄꯥ ꯍꯨꯝꯗ꯭ꯔꯥꯗꯤ ꯑꯃꯥꯏ ꯂꯥꯛꯀꯅꯤ ꯄꯣꯠ ꯑꯃꯗ ꯑꯗꯨꯒ ꯅꯁꯥꯅ ꯗꯨꯀꯥꯟꯁꯤ ꯂꯥꯛꯑꯀꯥꯟꯗ ꯑꯄꯥꯝꯕ ꯄꯣꯠ ꯆꯩꯁꯤꯡ ꯑꯗꯨꯝ ꯂꯧꯕꯤꯔꯒ ꯄꯨꯈ꯭ꯔꯒꯗꯤ ꯑꯨꯈꯣꯏꯅ ꯄꯤꯔꯤꯕ ꯃꯃꯟꯗꯣ ꯃꯃꯟꯗꯒꯤꯁꯨ ꯑꯩꯈꯣꯏꯅ ꯈꯤꯇꯪ ꯌꯦꯡꯉꯒ ꯅꯣꯏꯗꯃꯨꯛ ꯈꯤꯇꯪ ꯍꯟꯊꯅ ꯑꯩꯈꯣꯏꯅꯁꯨ ꯑꯗꯨꯝ ꯃꯃꯥꯡꯗꯁꯨ ꯑꯩꯅ ꯑꯗꯨꯃꯥꯏꯅꯁꯨ ꯄꯤꯒꯤꯕ ꯂꯩ ꯑꯗꯣ ꯇꯁꯦꯡꯅ ꯗꯦꯂꯤꯕꯔꯤꯁꯦ ꯄꯥꯝꯕꯤꯕ꯭ꯔꯥ ꯅꯠꯇ꯭ꯔꯒ ꯏꯁꯥꯅ ꯂꯧꯔꯒ ꯑꯗꯨꯝ

ꯑꯗꯨꯕꯨꯗꯤ ꯀꯩꯁꯨ ꯀꯥꯏꯗꯦ ꯑꯗꯨꯕꯨꯗꯤ ꯑꯗꯨꯝ ꯌꯥꯒꯅꯤꯌꯦ ꯑꯗꯨ ꯅꯠꯇꯕ ꯑꯇꯩ ꯑꯇꯩ ꯀꯣꯜꯂꯤꯛ ꯁꯤꯈꯇꯒ ꯀꯦꯠꯇꯂꯤꯒꯨꯝꯕ ꯑꯗꯒꯤ ꯀꯣꯔꯐꯨꯒꯨꯝꯕ ꯑꯗꯒꯤ ꯀꯔꯤ ꯍꯥꯏꯇꯥꯔꯦ ꯂꯤꯛꯂꯤꯒꯤ ꯒ꯭ꯂꯥꯁꯀꯨꯝꯕꯒꯤꯗꯤ ꯑꯗꯨꯒꯨꯝꯕꯁꯤꯡꯗꯤ ꯄꯥꯝꯕꯤꯗꯕ꯭ꯔꯥ ꯑꯣ ꯌꯥꯏ ꯌꯥꯏ ꯀꯩꯁꯨ ꯀꯥꯏꯗꯦ ꯍꯥꯏꯗꯤ ꯃꯥꯒꯤ ꯃꯥꯒꯤ ꯑꯄꯥꯝꯕ ꯍꯥꯏꯕꯗꯨꯅꯤ ꯑꯗꯨ ꯑꯗꯨ ꯂꯧꯒꯗꯧꯔꯤꯕ ꯁꯤꯒꯤ ꯒ꯭ꯂꯥꯁꯀ ꯄꯨꯈꯝꯒꯁꯦ ꯃꯁꯤꯡꯁꯦ ꯆꯧꯔꯥꯛꯄ ꯀꯌꯥꯗꯤ ꯂꯩ ꯑꯗꯨꯅ ꯊꯥꯈꯨꯗꯤꯡꯒꯤ ꯊꯥꯈꯨꯗꯤꯡꯒꯤ ꯂꯧꯒꯦ ꯍꯥꯏꯅ ꯈꯜꯂꯤꯕ ꯄꯣꯠꯁꯛꯁꯦ ꯃꯁꯤꯡ ꯀꯌꯥꯃꯨꯛꯇꯤ ꯑꯣꯏꯕ ꯌꯥꯏ ꯑꯣ ꯑꯗꯨꯃꯥꯏꯅ ꯁꯤꯒꯤ ꯄꯨꯈꯝ ꯆꯥꯝꯃ ꯅꯠꯇ꯭ꯔꯒ ꯒ꯭ꯂꯥꯁ ꯆꯥꯝꯃ ꯊꯥ ꯈꯨꯗꯤꯡꯒꯤ ꯂꯧꯗꯧꯕ ꯑꯣꯏꯇꯥꯔꯒꯗꯤ ꯅꯣꯏꯒꯤ ꯗꯦꯂꯤꯕꯔꯤ ꯆꯥꯔꯖ ꯑꯗꯣꯝꯁꯦ ꯀꯛꯆꯤꯡꯅꯤꯀꯣ ꯑꯗꯨꯗꯤ ꯀꯛꯆꯤꯡꯗ ꯑꯣꯏꯔꯒꯗꯤ ꯗꯦꯂꯤꯕꯔꯤ ꯆꯥꯔꯖꯁꯨ ꯑꯩꯈꯣꯏ ꯑꯗꯨꯝ ꯐ꯭ꯔꯤꯗ ꯑꯗꯨꯝ ꯅꯣꯏꯒꯤꯗꯃꯛꯇ ꯑꯣꯐꯔ ꯑꯣꯏꯅ ꯑꯩꯈꯣꯏꯅ ꯄꯤꯕꯁꯨ ꯑꯗꯨꯝ ꯌꯥꯒꯅꯤ ꯑꯗꯨꯒ ꯅꯣꯏꯅ ꯁꯤꯒꯤ ꯉꯍꯥꯏꯇ ꯁꯤꯒꯤ ꯊꯥ ꯈꯨꯗꯤꯡꯒꯤ ꯂꯥꯛꯑꯀꯥꯟꯗ ꯂꯧꯕꯒꯤ ꯃꯍꯨꯠꯇꯁꯨ ꯑꯩꯈꯣꯏꯅ ꯑꯗꯨꯝ ꯅꯣꯏꯒꯤ ꯌꯨꯝ ꯐꯥꯎꯕ ꯑꯗꯨꯝ ꯊꯤꯜꯂꯛꯄ ꯑꯩꯈꯣꯏꯅ ꯑꯗꯨꯝ ꯑꯗꯨꯒꯤꯗꯤ ꯈꯨꯗꯣꯡꯆꯥꯕ ꯐꯪꯒꯅꯤ ꯍꯣꯏ ꯍꯣꯏ ꯐꯔꯦ ꯐꯔꯦ ꯐꯔꯦ ꯊꯝꯃꯣ ꯊꯝꯃꯣ